ꯑꯩꯒꯤ ꯑꯣꯏꯅ ꯆꯥ ꯁꯦꯝꯕꯒꯤ ꯃꯑꯣꯡꯁꯦ ꯏꯁꯤꯡ ꯃꯑꯣꯡꯁꯦ ꯈꯔꯗꯪ ꯍꯥꯏꯔꯕꯗ ꯏꯁꯤꯡꯁꯦ ꯐꯖꯟꯅ ꯂꯨꯝꯊꯣꯛꯑꯕ ꯃꯇꯨꯡꯗ ꯆꯥ ꯃꯅꯥꯁꯦ ꯀꯣꯟꯅ ꯈꯔ ꯊꯥꯗꯔꯒ ꯆꯤꯅꯤ ꯈꯤꯇꯪ ꯒ꯭ꯂꯥꯁꯇ ꯍꯥꯞꯆꯤꯜꯂꯒ ꯑꯗꯨꯃꯥꯏꯅ ꯆꯥꯏ ꯑꯗꯨꯒ ꯑꯩꯗꯤ ꯚꯔꯠꯇ ꯐꯪꯕ ꯆꯥ ꯃꯅꯥꯁꯦ ꯑꯁꯨꯛꯀꯤ ꯃꯇꯤꯛ ꯄꯥꯝꯖꯩ ꯁꯝꯅ ꯍꯥꯏꯔꯕꯗ ꯀꯖꯤꯔꯪꯒꯪꯗ ꯐꯪꯕ ꯆꯥ ꯃꯅꯥꯗꯣ ꯑꯗꯨꯅꯁꯨ ꯍꯦꯟꯅ ꯄꯥꯝꯖꯩ ꯑꯗꯨꯒ ꯑꯩꯒꯤ ꯑꯣꯏꯅꯗꯤ ꯆꯉꯧꯗꯒꯤꯁꯨ ꯆꯉꯥꯡꯅ ꯍꯦꯟꯅ ꯊꯛꯄ ꯄꯥꯝꯖꯩ